ꯎꯝ ꯍꯜꯂꯣ ꯏꯇꯥꯎ ꯑꯧ ꯏꯇꯥꯎ ꯍꯟꯗꯛꯁꯦ ꯍꯟꯗꯛꯀꯤ ꯀꯨꯝꯁꯤꯒꯤ ꯈ꯭ꯔꯤꯁꯃꯥꯁꯁꯦ ꯑꯧ ꯈ꯭ꯔꯤꯁꯃꯥꯁꯇꯨꯔꯣ ꯍꯣꯏ ꯌꯥꯏꯅꯦ ꯀꯣꯏꯔꯨꯁꯤꯅꯦ ꯑꯩꯈꯣꯏ ꯑꯅꯤꯈꯛꯇ ꯆꯠꯄꯗꯤ ꯅꯨꯡꯉꯥꯏꯔꯔꯣꯏ ꯑꯗꯨꯅ ꯏꯃꯥꯟꯅꯕ ꯑꯃ ꯑꯅꯤ ꯈꯔ ꯍꯥꯞꯁꯤꯔꯥ ꯑꯗꯨ ꯑꯣꯏꯔꯗꯤ ꯅꯨꯃꯤꯗꯥꯡꯗ ꯑꯣꯏꯅ ꯍꯣꯏ ꯅꯨꯃꯤꯗꯥꯡꯗ ꯑꯣꯏꯅ ꯆꯠꯂꯁꯦ ꯑꯗꯨꯗꯤ ꯑꯧ ꯑꯧ ꯆꯥꯛ ꯉꯟꯅ ꯆꯥꯔꯒ ꯑꯗꯨꯝ ꯉꯟꯅ ꯆꯠꯂꯁꯦ ꯑꯪ

ꯑꯧ ꯑꯣ ꯊꯝꯃꯒꯦ ꯊꯝꯃꯒꯦ